ꯇꯨꯔꯤꯖꯝꯅ ꯑꯩꯈꯣꯏꯒꯤ ꯂꯂꯣꯟ ꯏꯇꯤꯛꯀꯤ ꯊꯕꯛꯁꯤꯡꯗ ꯀꯥꯟꯅꯕ ꯍꯥꯏꯔꯗꯤ ꯑꯩꯈꯣꯏ ꯇꯨꯔꯤꯁ ꯑꯃ ꯂꯥꯛꯄ ꯈꯣꯠꯄ ꯑꯣꯏꯔ ꯀꯥꯟꯗ ꯑꯩꯈꯣꯏ ꯈ꯭ꯋꯥꯏ ꯌꯥꯝ ꯑꯩꯍꯣꯏꯗꯒꯤ ꯏꯟꯀꯝ ꯑꯣꯏꯕ ꯄꯣꯠꯁꯦ ꯑꯩꯈꯣꯏ ꯆꯥꯅꯉꯥꯏꯒꯤ ꯑꯩꯈꯣꯏ ꯑꯩꯈꯣꯏꯒꯤ ꯃꯅꯤꯄꯨꯔ ꯑꯩꯈꯣꯏꯒꯤ ꯅꯥꯠ ꯅꯥꯠꯀꯤ ꯑꯣꯏꯕ ꯆꯤꯟꯖꯥꯛ ꯃꯌꯥꯝ ꯑꯃ ꯂꯩꯌꯦ ꯁꯤꯒꯨꯝꯕꯁꯦ ꯇꯨꯔꯤꯁ ꯑꯌꯥꯝꯕ ꯁꯤꯗ ꯂꯥꯛꯄ ꯃꯇꯝꯗ ꯃꯣꯏꯅ ꯀꯩꯅꯣ ꯇꯦꯁ ꯇꯧꯕꯁꯦ ꯑꯗꯨꯝꯕ ꯆꯥꯅꯉꯥꯏꯒꯤ ꯄꯣꯠꯁꯤꯡꯁꯤꯅ ꯌꯥꯝ ꯑꯣꯏꯗꯤ ꯑꯣꯏꯌꯦ ꯑꯗꯨꯒ ꯑꯩꯈꯣꯏꯗ ꯑꯇꯣꯞꯄ ꯑꯇꯣꯞꯄ ꯇꯨꯔꯤꯁꯅ ꯄꯥꯝꯅꯕ ꯄꯣꯠ ꯍꯥꯏꯔꯗꯤ ꯑꯩꯈꯣꯏꯅ ꯂꯩꯔꯤꯕ ꯑꯩꯈꯣꯏꯒꯤ ꯏꯃꯥ ꯏꯃꯥ ꯂꯩꯕꯥꯛꯁꯤꯗ ꯂꯩꯔꯤꯕ ꯑꯩꯈꯣꯏꯒꯤ ꯂꯦꯛꯁꯤꯃ ꯇꯨꯔꯤꯁ ꯑꯃꯅ ꯍꯦꯛ ꯂꯥꯛꯄ ꯃꯇꯝꯗ ꯑꯗꯨꯝ ꯌꯦꯡꯕ ꯆꯠꯂꯦ ꯑꯩꯍꯣꯏꯒꯤ ꯂꯣꯛꯇꯥꯛ ꯄꯥꯠꯁꯦ ꯁꯤꯁꯤꯗꯁꯨ ꯑꯩꯈꯣꯏꯒꯤ ꯏꯟꯀꯝ ꯏꯟꯀꯝ ꯑꯣꯏ ꯍꯥꯏꯇꯥꯔꯦ ꯑꯩꯈꯣꯏꯒꯤ